ꯑꯩꯒꯤ ꯑꯣꯏꯅ ꯐꯤ ꯇꯨꯕꯒꯤ ꯇꯦꯛꯅꯤꯛꯇꯤ ꯐꯤ ꯑꯁꯦ ꯑꯩꯉꯣꯟꯗ ꯑꯣꯔꯗꯔ ꯃꯉꯥ ꯅꯠꯇ꯭ꯔꯒ ꯇꯔꯨꯛ ꯂꯥꯛꯄ ꯇꯥꯔꯒꯁꯨ ꯐꯤꯁꯤꯡ ꯑꯗꯣ ꯑꯩꯒꯤ ꯏꯐꯝꯗ ꯂꯩꯔꯤꯕ ꯐꯤ ꯈꯨꯗꯤꯡꯃꯛ ꯑꯗꯣ ꯑꯩꯅ ꯍꯥꯟꯅ ꯀꯛꯊꯠꯂꯒ ꯐꯤꯁꯤꯡ ꯑꯗꯨ ꯀꯣꯟꯅ ꯇꯨꯕ ꯑꯁꯤꯒꯨꯝꯕ ꯇꯦꯛꯅꯤꯛ ꯑꯁꯦ ꯑꯩꯅ ꯁꯤꯖꯤꯟꯅꯖꯩ ꯍꯥꯏꯕꯗꯤ ꯑꯩꯅ ꯐꯤ ꯑꯁꯤ ꯍꯥꯟꯅ ꯀꯛꯊꯠꯄ ꯇꯥꯔꯒꯗꯤ ꯑꯩꯒꯤ ꯊꯕꯛꯇꯁꯨ ꯊꯨꯕ ꯑꯩꯅ ꯐꯤ ꯁꯤ ꯇꯨꯅꯤꯡꯕ ꯃꯇꯝꯗ ꯍꯦꯛꯇ ꯇꯨꯕ ꯐꯤꯁꯤ ꯇꯨꯅꯤꯡꯉꯛꯄ ꯃꯇꯝꯗ ꯀꯛꯇꯕꯤꯗ ꯑꯩꯒꯤ ꯏꯅꯥꯛꯇ ꯐꯤ ꯂꯩꯕ ꯇꯥꯔꯒꯗꯤ ꯀꯛꯄ ꯑꯃꯁꯨ ꯗꯔꯀꯥꯔ ꯑꯣꯏ ꯑꯗꯨꯅ ꯑꯩꯉꯣꯟꯗ ꯃꯇꯝ ꯁꯥꯡꯅ ꯂꯧꯕ ꯁꯤꯒꯨꯝꯕ ꯈꯨꯗꯣꯡ ꯆꯥꯗꯕꯁꯤ ꯊꯣꯛꯏ ꯑꯗꯨꯅ ꯃꯔꯝ ꯑꯣꯏꯔꯒ ꯑꯩꯅ ꯑꯩꯒꯤ ꯄꯥꯝꯖꯕ ꯇꯦꯛꯅꯤꯛꯇ ꯍꯥꯏꯕꯗꯤ ꯑꯩꯅ ꯐꯤꯁꯦ ꯍꯥꯟꯅ ꯀꯛꯊꯠꯂꯒ ꯀꯣꯟꯅ ꯇꯨꯕ ꯑꯁꯤꯒꯨꯝꯕ ꯑꯩꯒꯤ ꯑꯍꯥꯡꯕ ꯃꯇꯝ ꯀꯥꯏꯊꯣꯛꯑꯒ ꯐꯤ ꯇꯨꯕ ꯁꯤꯒꯨꯝꯕꯁꯦ ꯑꯩꯅ ꯈ꯭ꯋꯥꯏꯗꯒꯤ ꯄꯥꯝꯖꯕ ꯄꯦꯟꯖꯕꯗꯨ ꯑꯣꯏ ꯑꯩꯅ ꯐꯤ ꯀꯛꯄ ꯃꯇꯝꯗ ꯌꯥꯝꯅ ꯊꯨꯅꯉꯥꯏꯒꯤꯗꯃꯛꯇ ꯑꯩꯅ ꯑꯩꯒꯤ ꯇꯦꯕꯜꯁꯤꯡ ꯑꯗꯨ ꯑꯍꯥꯟꯕꯗ ꯑꯗꯨꯝ ꯃꯇꯝ ꯈꯨꯗꯤꯡꯃꯛꯇ ꯑꯗꯨꯝ ꯄ꯭ꯔꯤꯄꯦꯌꯔ ꯇꯧꯔꯒ ꯊꯝꯃꯦ ꯃꯔꯝꯗꯤ ꯑꯩꯅ ꯊꯕꯛꯁꯤꯡ ꯑꯗꯨ ꯊꯨꯅꯉꯥꯏꯒꯤꯗꯃꯛꯇ ꯐꯤ ꯀꯛꯀꯦ ꯇꯧꯕ ꯃꯇꯝꯗ ꯑꯩꯒꯤ ꯐꯤ ꯀꯛꯄꯗ ꯆꯪꯉꯤꯕ ꯄꯣꯠꯂꯝꯁꯤꯡ ꯑꯗꯨ ꯑꯩꯅ ꯄ꯭ꯔꯤꯄꯦꯌꯔ ꯇꯧꯔꯒ ꯊꯝꯗꯕ ꯇꯥꯔꯒꯗꯤ ꯑꯩꯉꯣꯟꯗ ꯊꯕꯛ ꯑꯗꯨ ꯌꯥꯝꯅ ꯊꯦꯡꯊꯕ ꯑꯃꯗꯤ ꯈꯨꯗꯣꯡꯊꯤꯕ ꯑꯣꯏꯒꯅꯤ ꯍꯥꯏꯕꯗꯒꯤ ꯑꯩꯅ ꯐꯤꯁꯤꯡ ꯑꯗꯨ ꯀꯛꯅꯉꯥꯏꯒꯤꯗꯃꯛꯇ ꯊꯕꯛ ꯈꯨꯗꯤꯡꯃꯛ ꯃꯇꯝ ꯆꯨꯞꯄꯗ ꯑꯩꯅ ꯄ꯭ꯔꯤꯄꯦꯌꯔ ꯇꯧꯔꯒ ꯊꯝꯃꯤ ꯑꯗꯨꯒ ꯑꯩꯅ ꯐꯤꯁꯤꯡ ꯇꯨꯔꯛꯄ ꯃꯇꯝꯗ ꯑꯩꯅ ꯈ꯭ꯋꯥꯏꯗꯒꯤ ꯂꯨꯅ ꯑꯃꯗꯤ ꯃꯇꯝ ꯆꯪꯅ ꯇꯨꯈꯤꯕ ꯐꯤ ꯍꯥꯏꯔꯒꯗꯤ ꯍꯧꯖꯤꯛ ꯃꯇꯝꯗ ꯅꯨꯄꯤꯁꯤꯡꯅ ꯁꯦꯠꯂꯤꯕ ꯂꯤꯠꯂꯤꯕ ꯐꯨꯔꯤꯠ ꯇꯣꯞꯁ ꯍꯥꯏꯕꯗꯤ ꯇꯣꯞꯁ ꯍꯥꯏꯕꯗꯤ ꯅꯨꯄꯤꯅ ꯐꯅꯦꯛꯀ ꯅꯠꯇ꯭ꯔꯒꯅ ꯖꯤꯟꯁꯀ ꯇ꯭ꯔꯥꯎꯁꯔꯒ ꯈꯨꯗꯤꯡꯃꯛꯀ ꯄꯥꯔꯒ ꯂꯤꯠꯂꯤꯕ ꯐꯨꯔꯤꯠꯁꯤꯡ ꯑꯁꯦ ꯑꯩꯅ ꯇꯨꯕ ꯃꯇꯝꯗ ꯈ꯭ꯋꯥꯏꯗꯒꯤ ꯂꯨꯕ ꯑꯃꯗꯤ ꯑꯩꯉꯣꯟꯗ ꯑꯋꯥꯕ ꯑꯣꯏ ꯃꯔꯝꯗꯤ ꯑꯩ ꯑꯍꯥꯟꯕꯗ ꯐꯤ ꯇꯨꯕꯁꯤ ꯑꯩꯅ ꯇꯨꯕ ꯃꯇꯝꯗ ꯑꯩ ꯐꯤ ꯇꯨꯕ ꯇꯝꯃꯛꯄ ꯃꯇꯝꯗ ꯇꯣꯞꯁ ꯇꯨꯕ ꯑꯁꯤ ꯇꯝꯃꯛꯄꯗ ꯌꯥꯎꯖꯔꯛꯇꯦ ꯑꯗꯨꯅ ꯃꯔꯝ ꯑꯣꯏꯔꯒ ꯑꯩꯅ ꯐꯤ ꯇꯨꯕ ꯑꯃ ꯑꯣꯏꯔꯨꯕꯅꯤꯅ ꯇꯦꯂꯔ ꯑꯃ ꯑꯣꯏꯔꯨꯕꯅꯤꯅ ꯃꯤꯒꯤ ꯑꯣꯔꯗꯔ ꯂꯥꯛꯄꯗ ꯑꯣꯔꯗꯔ ꯑꯗꯣ ꯑꯩꯅ ꯂꯧꯗꯕꯗꯤ ꯉꯝꯗꯕ ꯑꯗꯣ ꯃꯔꯝ ꯑꯣꯏꯔꯒ ꯑꯩꯉꯣꯟꯗ ꯃꯣꯔꯦꯗꯒꯤ ꯑꯅꯛꯄ ꯃꯐꯝ ꯑꯃꯗꯒꯤ ꯑꯩꯉꯣꯟꯗ ꯑꯣꯔꯗꯔ ꯑꯃ ꯂꯥꯛꯑꯦ ꯅꯨꯄꯤ ꯑꯃꯒꯤ ꯑꯗꯨꯅ ꯅꯨꯄꯤ ꯑꯗꯨꯅ ꯑꯣꯔꯗꯔ ꯂꯥꯛꯄ ꯃꯇꯝꯗ ꯑꯩꯅ ꯅꯨꯄꯤ ꯑꯗꯨꯗ ꯇꯨꯔꯣꯏ ꯍꯥꯏꯕꯗꯤ ꯉꯝꯗꯕꯤꯗ ꯑꯩꯅ ꯐꯤ ꯑꯗꯨ ꯂꯧꯁꯤꯟꯖꯍꯧꯔꯦ ꯑꯗꯨꯒ ꯑꯩꯅ ꯌꯥꯝꯅ ꯋꯥꯅ ꯇꯣꯞꯁ ꯑꯗꯣ ꯍꯥꯏꯕꯗꯤ ꯇꯣꯞꯁ ꯇꯨꯕ ꯃꯇꯝꯗꯗꯤ ꯀꯛꯄ ꯃꯇꯝꯗ ꯌꯥꯝꯅ ꯃꯇꯝ ꯆꯪꯉꯦ ꯍꯥꯏꯕꯗꯤ ꯇꯣꯞꯁꯇꯤ ꯐꯤꯁꯦ ꯃꯇꯠ ꯃꯇꯠ ꯀꯛꯑꯒ ꯐꯨꯔꯤꯠ ꯑꯃ ꯁꯥꯔꯛꯏꯕꯅꯤ ꯑꯗꯨꯅ ꯃꯔꯝ ꯑꯣꯏꯔꯒ ꯑꯩꯉꯣꯟꯗ ꯃꯇꯝ ꯀꯨꯏꯅ ꯆꯪꯕ ꯑꯗꯨꯅ ꯍꯩꯁꯨ ꯍꯩꯇꯕ ꯑꯗꯨꯅ ꯃꯔꯝ ꯑꯣꯏꯔꯒ ꯑꯩꯅ ꯑꯩꯉꯣꯟꯗꯒꯤ ꯍꯦꯟꯅ ꯍꯩꯕ ꯑꯩꯒꯤ ꯏꯃꯥꯟꯅꯕꯤꯁꯤꯡ ꯑꯃꯗꯤ ꯐꯤ ꯇꯨꯔꯤꯕ ꯌꯨꯇꯨꯞꯇ ꯐꯤ ꯇꯨꯕꯒꯤ ꯅꯤꯌꯝ ꯅꯤꯇꯤ ꯊꯥꯒꯠꯂꯤꯕ ꯆꯦꯟꯅꯦꯜ ꯈꯨꯗꯤꯡꯃꯛꯇ ꯑꯩꯅ ꯆꯦꯛ ꯇꯧꯔꯒ ꯃꯗꯨꯗꯒꯤ ꯃꯈꯣꯏꯗꯒꯤ ꯇꯝꯃꯒ ꯑꯩꯅ ꯇꯣꯞꯁ ꯑꯗꯨ ꯌꯥꯝꯅ ꯋꯥꯅ ꯇꯨꯈꯤ ꯇꯣꯞꯁ ꯑꯗꯨ ꯇꯨꯕ ꯃꯇꯝꯗ ꯑꯩꯅ ꯅꯨꯃꯤꯠ ꯃꯉꯥꯗꯒꯤ ꯇꯔꯨꯛ ꯐꯥꯎꯕ ꯆꯪꯈꯤ ꯍꯥꯏꯕꯗꯤ ꯅꯨꯃꯤꯠ ꯃꯉꯥꯅꯤꯗ ꯑꯩ ꯇꯣꯞꯁꯇꯨꯗꯤ ꯇꯨꯕꯗꯤ ꯂꯣꯏꯔꯦ ꯑꯗꯨꯕꯨ ꯇꯣꯞꯁ ꯑꯗꯨ ꯇꯨꯔꯒ ꯄꯦꯛꯀꯤꯡ ꯇꯧꯕ ꯑꯃꯗꯤ ꯏꯁꯇ꯭ꯔꯤ ꯇꯛꯄꯅꯆꯤꯡꯕ ꯑꯗꯨ ꯑꯩꯅ ꯇꯔꯨꯛꯅꯤ ꯁꯨꯕ ꯅꯨꯃꯤꯠ ꯑꯗꯨꯗ ꯇꯧꯈꯤ